ꯃꯁꯤ ꯌꯥꯏꯃꯒꯤ ꯍꯣꯇꯦꯜ ꯑꯣꯏꯕꯤꯔꯕ꯭ꯔꯥ ꯌꯥꯔꯒꯗꯤ ꯍꯣꯔꯦꯟ ꯑꯩ ꯄꯨꯡ ꯇꯔꯦꯠ ꯃꯈꯥꯏ ꯑꯗ꯭ꯋꯥꯏꯗ ꯑꯩꯈꯣꯏ ꯏꯃꯨꯡ ꯃꯅꯨꯡꯒꯤ ꯆꯥꯛ ꯆꯥꯅꯕꯒꯤꯗꯃꯛꯇ ꯃꯃꯜ ꯑꯍꯣꯡꯕꯗ ꯕꯨꯛ ꯇꯧꯕ ꯌꯥꯒꯗ꯭ꯔꯥ ꯃꯃꯜ ꯑꯍꯣꯡꯕꯗ ꯌꯥꯔꯒꯗꯤ ꯕꯨꯛ ꯈꯔ ꯇꯧꯁꯤꯟꯕꯤꯌꯨ